ꯅꯣꯏ ꯔꯦꯁꯇꯨꯔꯦꯟꯁꯤ ꯑꯩ ꯍꯥꯟꯅꯗꯩꯁꯨ ꯑꯗꯨꯝ ꯆꯥꯔꯛꯄꯅꯦ ꯌꯥꯝ ꯌꯥꯝ ꯍꯥꯎꯕꯅꯦ ꯑꯗꯣ ꯅꯍꯥꯟꯋꯥꯏꯗꯩ ꯆꯧꯃꯤꯡꯟꯁꯦ ꯑꯗꯨꯝ ꯆꯥꯔꯛꯄꯅꯦ ꯑꯗꯣ ꯉꯁꯤꯗꯤ ꯆꯥꯛ ꯈꯔ ꯂꯥꯝꯃꯦꯅ ꯑꯌꯨꯛꯇꯩ ꯆꯥꯛ ꯆꯥꯔꯛꯇꯕꯗꯩ ꯉꯁꯤꯗꯤ ꯐ꯭ꯔꯥꯏ ꯔꯥꯏꯁ ꯑꯣꯏ ꯆꯥꯔꯒꯦ ꯑꯗꯨꯒ ꯊꯛꯄꯅ ꯂꯦꯃꯟ ꯇꯤ ꯂꯦꯃꯟ ꯇꯤ ꯑꯃꯒ ꯄꯤꯕꯤꯔꯛꯑꯣ ꯑꯗꯨ ꯆꯧꯃꯤꯟꯗꯨ ꯑꯦ ꯆꯧꯃꯤꯟ ꯅꯠꯇꯦ ꯐ꯭ꯔꯥꯏ ꯔꯥꯏꯁꯇꯨ ꯉꯁꯤ ꯆꯈꯥꯎꯁꯨ ꯈꯔ ꯅꯨꯡꯉꯥꯏꯇꯕꯗꯩ ꯗꯣꯛꯇꯔꯅꯁꯨ ꯃꯣꯔꯣꯛꯀꯨꯝꯕ ꯑꯁꯥꯕꯁꯦ ꯌꯥꯝ ꯆꯥꯒꯅꯨ ꯍꯥꯏꯕꯗꯒꯤ ꯑꯗꯩ ꯊꯨꯝꯒꯨꯝꯕꯁꯦ ꯈꯔ ꯆꯝꯂꯞ ꯆꯝꯂꯞ ꯆꯥꯎ ꯍꯥꯏꯕꯗꯒꯤ ꯅꯣꯏ ꯆꯧꯃꯤꯟꯗꯨ ꯈꯤꯇꯪ ꯊꯨꯝꯒꯨꯝꯕ ꯌꯥꯔꯗꯤ ꯊꯨꯝꯒꯨꯝꯕ ꯃꯣꯔꯣꯛꯀꯨꯝꯕꯗꯣ ꯊꯥꯎ ꯌꯥꯝ ꯍꯥꯞꯇꯕꯤꯗ ꯈꯤꯇꯪ ꯆꯝꯃꯜꯂꯒ ꯑꯣꯏꯅ ꯈꯔ ꯆꯝꯂꯞ ꯑꯣꯏꯅ ꯑꯗꯩ ꯃꯆꯨꯒꯗꯣ ꯌꯥꯝ ꯃꯆꯨ ꯏꯁꯄꯥꯏꯁꯤ ꯑꯣꯏꯗꯕꯤꯗ ꯈꯔ ꯋꯥꯎꯔꯞ ꯑꯣꯏꯅ ꯉꯧꯔꯞ ꯇꯧꯔꯒ ꯆꯥꯕꯗꯨꯅ ꯑꯩꯗꯤ ꯑꯗꯨꯝ ꯈꯔ ꯄꯥꯝꯖꯩ ꯑꯗꯨꯅ ꯐ꯭ꯔꯥꯏ ꯔꯥꯏꯁ ꯑꯗꯨꯃꯥꯏ ꯁꯦꯝꯕꯤ ꯌꯥꯔꯒꯗꯤ ꯑꯝꯇ ꯁꯦꯝꯕꯤꯔꯛꯑꯣ ꯑꯗꯨꯒ ꯂꯦꯃꯟ ꯇꯤ ꯑꯃꯒ ꯁꯨꯝ ꯆꯤꯐꯦꯠ ꯆꯤꯐꯦꯠ ꯊꯛꯀꯦ